ꯍꯩ ꯆꯥꯕꯗ ꯆꯥꯃꯁ ꯍꯥꯏꯕꯗꯤ ꯑꯆꯧꯕꯁꯨ ꯂꯩꯌꯦ ꯄꯤꯛꯄꯁꯨ ꯂꯩꯌꯦ ꯑꯩꯈꯣꯏ ꯑꯄꯤꯛꯄꯁꯨꯅ ꯍꯩ ꯆꯥꯕꯗ ꯐꯣꯛꯁꯀꯨꯝꯕ ꯐꯣꯛꯁ ꯆꯧ ꯆꯥꯕꯗ ꯍꯣꯇꯦꯜꯗ ꯌꯨꯁ ꯇꯧꯕ ꯑꯗꯨꯒ ꯆꯥꯗ ꯀꯩꯅꯣ ꯇꯧꯅꯕ ꯑꯗꯨꯒ ꯑꯆꯧꯕꯅ ꯑꯩꯈꯣꯏ ꯃꯤ ꯌꯥꯝꯕꯀꯥꯟꯗ ꯑꯩꯈꯣꯏ ꯏꯁꯄꯨꯟ ꯑꯆꯧꯕ ꯗꯔꯀꯥꯔ ꯇꯥꯏꯌꯦ ꯑꯦꯅꯤ ꯐꯪꯁꯟ ꯂꯩꯕꯀꯥꯟꯗꯁꯨ ꯑꯩꯈꯣꯏ ꯏꯁꯄꯨꯟ ꯑꯆꯧꯕ ꯗꯔꯀꯥꯔ ꯇꯥꯏꯌꯦ ꯑꯗꯨ ꯅꯝꯕꯔ ꯊ꯭ꯔꯤꯗꯅ ꯈꯥꯕꯩ ꯈꯥꯕꯩꯅ ꯀꯥꯏꯗ ꯌꯨꯁ ꯇꯧꯕ꯭ꯔꯥ ꯍꯥꯏꯔꯗꯤ ꯑꯩꯈꯣꯏ ꯆꯥꯛ ꯊꯣꯡꯕꯀꯥꯟꯗ ꯃꯩ ꯃꯩꯗꯒꯤ ꯂꯧꯊꯣꯛꯅꯕ ꯗꯔꯀꯥꯔ ꯇꯥꯏꯌꯦ ꯑꯩꯈꯣꯏ ꯈꯨꯠꯅꯗꯤ ꯂꯧꯊꯣꯛꯄ ꯉꯝꯗꯦ ꯑꯗꯨ ꯑꯩꯈꯣꯏꯅ ꯈꯥꯕꯩꯁꯦ ꯌꯨꯁ ꯇꯧꯔꯒ ꯂꯧꯊꯣꯛꯄꯅꯤ ꯑꯗꯨꯗ ꯌꯨꯁ ꯇꯧꯕꯅꯤ ꯆꯥꯛꯀꯨꯝꯕ ꯑꯦꯟꯁꯥꯡꯒꯨꯝꯕ ꯊꯣꯡꯕꯗ ꯃꯩꯊꯛꯇꯒꯤ ꯂꯧꯊꯣꯛꯅꯕ ꯌꯨꯁ ꯇꯧꯕꯅꯤ ꯇꯦꯡꯀꯣꯠꯅ ꯀꯥꯏꯗ ꯌꯨꯁ ꯇꯧꯕ꯭ꯔꯥ ꯍꯥꯏꯕꯗꯤ ꯇꯦꯡꯀꯣꯠꯅ ꯑꯩꯈꯣꯏ ꯑꯦꯟꯁꯥꯡ ꯊꯝꯅꯕ ꯑꯩꯈꯣꯏ ꯆꯥꯛ ꯆꯥꯕ ꯀꯥꯟꯗ ꯑꯦꯟꯁꯥꯡ ꯑꯦꯟꯁꯥꯡ ꯊꯝꯅꯕ ꯌꯦꯡꯀꯣꯠ ꯑꯗꯨꯒ ꯃꯤꯉꯣꯟꯗꯁꯨ ꯑꯦꯟꯁꯥꯡꯒꯨꯝꯕ ꯊꯤꯟꯕꯀꯥꯟꯗ ꯇꯦꯡꯀꯣꯠ ꯗꯔꯀꯥꯔ ꯇꯥꯏꯌꯦ ꯑꯗꯨꯒ ꯅꯝꯕꯔ ꯁꯤꯛꯁꯇꯅ ꯆꯐꯨ ꯆꯐꯨꯁꯦ ꯃꯔꯨꯑꯣꯏꯅ ꯑꯩꯈꯣꯏꯒꯤ ꯆꯥꯛ ꯊꯣꯡꯅꯕꯅꯤ ꯆꯐꯨ ꯆꯐꯨ ꯑꯆꯧꯕꯁꯨ ꯂꯩꯌꯦ ꯑꯄꯤꯛꯄꯁꯨ ꯂꯩꯌꯦ ꯃꯈꯟ ꯃꯈꯟ ꯂꯩꯌꯦ ꯑꯗꯨ ꯐꯪꯁꯟ ꯇꯧꯕꯀꯥꯟꯗ ꯑꯆꯧꯕ ꯑꯆꯧꯕ ꯗꯔꯀꯥꯔ ꯌꯥꯝ ꯇꯥꯏꯌꯦ ꯑꯗꯨꯒ ꯏꯁꯃꯣꯜ ꯐꯦꯃꯤꯂꯤꯗꯅ ꯑꯄꯤꯛꯄ ꯌꯨꯁ ꯇꯧꯋꯦ ꯆꯐꯨꯗꯤ ꯌꯥꯝ ꯃꯔꯨꯑꯣꯏꯕꯅꯦ ꯑꯗꯨꯒ ꯎꯌꯥꯟ ꯎꯌꯥꯟ ꯅꯝꯕꯔ ꯑꯦꯠꯇꯅ ꯀꯦꯇꯂꯤ ꯑꯩꯈꯣꯏ ꯀꯦꯇꯂꯤꯗꯅ ꯀꯔꯤꯗ ꯌꯨꯁ ꯇꯧꯋꯤ ꯍꯥꯏꯔꯕꯗꯤ ꯀꯦꯇꯂꯤꯁꯦ ꯑꯩꯈꯣꯏ ꯏꯁꯤꯡ ꯊꯝꯅꯕ ꯏꯁꯤꯡꯁꯦ ꯀꯦꯇꯂꯤꯗ ꯊꯝꯕ ꯌꯥꯝ ꯀꯝꯐꯣꯔꯇꯦꯕꯜ ꯑꯣꯏꯌꯦ ꯌꯥꯝ ꯀꯥꯅꯩꯌꯦ ꯑꯇꯩ ꯑꯇꯣꯞꯄ ꯐꯤꯜꯇꯔꯁꯨ ꯌꯥꯏꯌꯦ ꯐꯤꯜꯇꯔꯁꯨ ꯐꯤꯜꯇꯔꯗꯁꯨ ꯊꯝꯃꯤ ꯀꯦꯇꯜꯁꯤ ꯏꯁꯤꯡ ꯊꯝꯅꯕꯗ ꯌꯨꯁ ꯇꯧꯕꯅꯦ ꯑꯗꯨꯒ ꯈꯨꯖꯥꯏ ꯈꯨꯖꯥꯏꯁꯦ ꯑꯩꯈꯣꯏ ꯏꯁꯤꯡ ꯀꯟꯅꯕ ꯏꯁꯤꯡ ꯀꯟꯅꯕꯗ ꯌꯨꯁ ꯇꯧꯋꯦ ꯑꯗꯨꯒ ꯒ꯭ꯂꯥꯁ ꯒ꯭ꯂꯥꯁꯇꯅ ꯀꯞꯇꯅ ꯑꯩꯈꯣꯏ ꯏꯁꯤꯡ ꯊꯛꯅꯕꯅꯤ ꯑꯩꯈꯣꯏ ꯀꯞꯇ ꯅꯠꯇ꯭ꯔꯗꯤ ꯍꯣꯏ ꯈꯨꯖꯥꯏꯗꯁꯨ ꯏꯁꯤꯡ ꯊꯛꯅꯩ ꯑꯌꯥꯝꯕꯗꯤ ꯃꯤ ꯑꯌꯥꯝꯕꯗꯤ ꯒ꯭ꯂꯥꯁꯇ ꯊꯛꯅꯩꯌꯦ ꯑꯗꯨꯒ ꯆꯥꯆꯨꯝ ꯆꯥꯆꯨꯝꯗꯅ ꯀꯥꯏꯗ ꯌꯨꯁ ꯇꯧꯕ꯭ꯔꯥ ꯍꯥꯏꯕꯗꯤ ꯑꯩꯈꯣꯏ ꯆꯥ ꯆꯥꯁꯦ ꯃꯩ ꯃꯩꯗꯒꯤ ꯊꯥꯡꯊꯔꯒ ꯑꯩꯈꯣꯏꯅ ꯒ꯭ꯂꯥꯁꯇ ꯍꯩꯗ꯭ꯔꯤꯉꯩꯗ ꯆꯥꯆꯨꯝ ꯍꯥꯟꯅ ꯌꯨꯁ ꯇꯧꯕꯅꯦ